ꯁꯣꯁꯥꯏꯇꯤꯗ ꯅꯔꯁꯁꯤꯡꯅ ꯂꯧꯔꯤꯕ ꯊꯧꯗꯥꯡꯁꯤꯡ ꯍꯥꯏꯔꯒꯗꯤ ꯃꯤꯌꯥꯝꯅ ꯈꯪꯅꯕꯗ ꯅꯔꯁꯁꯤꯡꯅ ꯂꯧꯔꯤꯕ ꯊꯧꯗꯥꯡꯁꯤ ꯂꯥꯏꯌꯦꯡꯕ ꯅꯠꯇ꯭ꯔꯒꯅ ꯏꯟꯖꯦꯛꯁꯟ ꯀꯥꯞꯄ ꯑꯁꯤꯃ ꯈꯛ ꯈꯪꯉꯦ ꯍꯥꯏꯅ ꯈꯟꯅꯩ ꯑꯗꯨꯕꯨ ꯅꯔꯁꯁꯤꯡꯅ ꯂꯧꯔꯤꯕ ꯊꯧꯗꯥꯡ ꯑꯁꯤꯗꯤ ꯑꯁꯤꯗꯒꯤꯁꯨ ꯍꯦꯟꯕꯅꯦ ꯍꯥꯏꯕꯗꯣ ꯈꯪꯍꯟꯅꯤꯡꯉꯤ ꯅꯔꯁꯁꯤꯡꯅ ꯑꯅꯥꯕ ꯑꯃ ꯂꯥꯛꯄꯀꯥꯟꯗ ꯗꯣꯛꯇꯔꯗꯒꯤ ꯍꯥꯟꯅ ꯅꯔꯁꯁꯤꯡꯅ ꯍꯥꯟꯅ ꯀꯔꯤꯗ ꯁꯣꯛꯄ꯭ꯔꯥ ꯅꯠꯇ꯭ꯔꯒꯅ ꯀꯔꯤ ꯗꯔꯀꯥꯔ ꯑꯣꯏ ꯀꯔꯝꯕ ꯗꯣꯛꯇꯔ ꯗꯔꯀꯥꯔ ꯑꯣꯏ ꯍꯥꯏꯕꯁꯤ ꯅꯔꯁꯁꯤꯡꯅ ꯑꯍꯥꯟꯕ ꯈꯪꯗꯣꯛꯇꯨꯅ ꯄꯨꯁꯤꯜꯂꯤ ꯑꯗꯨꯒꯤ ꯃꯇꯨꯡꯅ ꯅꯔꯁꯁꯤꯡꯅ ꯃꯈꯣꯏꯅ ꯆꯥꯅꯉꯥꯏ ꯊꯛꯅꯤꯉꯥꯏ ꯅꯠꯇ꯭ꯔꯒꯅ ꯃꯈꯣꯏꯅ ꯑꯣꯄ꯭ꯔꯦꯁꯟ ꯃꯃꯥꯡ ꯑꯁꯤ ꯆꯤꯟꯖꯥꯛ ꯆꯥꯒꯅꯤ ꯃꯇꯨꯡꯗ ꯁꯤ ꯆꯥꯒꯅꯤ ꯍꯥꯏꯕ ꯂꯣꯏꯅꯃꯛꯀꯤ ꯂꯤꯁ ꯑꯗꯨ ꯈꯪꯖꯤꯟꯗꯨꯅ ꯃꯈꯣꯏꯒꯤ ꯏꯃꯨꯡ ꯃꯅꯨꯡꯗ ꯈꯪꯍꯜꯂꯕ ꯃꯇꯨꯡꯗ ꯑꯗꯨꯒꯤ ꯄꯣꯠꯂꯝꯁꯤꯡ ꯑꯗꯨ ꯄꯦꯁꯦꯟꯗ ꯄꯤꯗꯨꯅ ꯄꯦꯁꯦꯟꯗꯨ ꯌꯥꯝ ꯊꯨꯅ ꯐꯒꯠꯍꯟꯕꯗꯁꯨ ꯌꯥꯝꯅ ꯆꯥꯎꯕ ꯃꯇꯦꯡ ꯂꯧꯋꯤ ꯅꯔꯁꯁꯤꯡꯅ ꯄꯦꯁꯦꯟꯁꯤꯡꯕꯨ ꯃꯈꯣꯏꯒꯤ ꯄꯔꯁꯣꯅꯦꯜ ꯇꯥꯏꯝ ꯅꯠꯇ꯭ꯔꯒꯅ ꯄꯔꯁꯣꯅꯦꯜ ꯔꯤꯖꯟ ꯃꯔꯝ ꯑꯣꯏꯗꯨꯅ ꯆꯠꯅꯤꯡꯕ ꯍꯥꯏꯕꯗꯤ ꯍꯥꯏꯕ ꯉꯝꯗꯕ ꯃꯐꯝꯁꯤꯡ ꯑꯗꯨꯗ ꯄꯨꯕꯤꯕ ꯅꯠꯇ꯭ꯔꯒꯅ ꯑꯃꯥꯡ ꯑꯁꯣꯏ ꯇꯧꯅꯤꯡꯕ ꯌꯥꯎꯔꯒꯁꯨ ꯅꯔꯁꯁꯤꯡꯗ ꯍꯥꯏꯗꯨꯅ ꯅꯔꯁꯇ ꯑꯦ ꯑꯁꯤ ꯑꯩꯅ ꯁꯤ ꯇꯧꯅꯤꯡꯉꯦ ꯁꯤ ꯇꯧꯅꯤꯡꯉꯦ ꯍꯥꯏꯕꯀꯥꯟꯗ ꯅꯔꯁꯁꯤꯡꯅ ꯑꯁꯤꯗꯤ ꯑꯁꯤ ꯃꯇꯝꯅꯤ ꯅꯠꯇ꯭ꯔꯒꯅ ꯑꯁꯤ ꯃꯇꯝꯅꯤ ꯍꯥꯏꯕꯗꯨ ꯌꯥꯝ ꯂꯥꯏꯅ ꯈꯪꯍꯟꯕꯤ ꯅꯠꯇ꯭ꯔꯒꯅ ꯏꯃꯨꯡ ꯃꯅꯨꯡꯅ ꯍꯤꯗꯥꯛ ꯑꯃ ꯈꯪꯗ꯭ꯔꯀꯥꯟꯗ ꯅꯔꯁꯁꯤꯡꯒꯤ ꯃꯅꯥꯛꯇ ꯆꯠꯇꯨꯅ ꯅꯔꯁꯁꯤꯡꯗ ꯍꯪꯕꯗ ꯅꯔꯁꯅ ꯁꯤꯒꯤ ꯍꯤꯗꯥꯛ ꯑꯁꯤꯗꯤ ꯈꯪꯍꯜꯂꯛꯀꯦ ꯍꯥꯏꯗꯨꯅ ꯗꯣꯛꯇꯔꯒꯤ ꯃꯅꯥꯛꯇ ꯄꯨꯕꯤꯗꯨꯅ ꯌꯥꯝꯅ ꯊꯨꯔꯕ ꯃꯇꯝꯗ ꯑꯩꯈꯣꯏꯗ ꯄꯥꯎꯈꯨꯝꯁꯤꯡ ꯑꯗꯨ ꯄꯤꯍꯟꯕ ꯉꯝꯃꯤ ꯅꯔꯁꯀꯤ ꯊꯧꯗꯥꯡ ꯍꯥꯏꯕꯁꯦ ꯌꯥꯝꯅ ꯆꯥꯎꯕꯅꯤ ꯃꯤꯌꯥꯝꯅ ꯈꯪꯕ ꯀꯥꯞꯄ ꯅꯠꯇ꯭ꯔꯒꯅ ꯃꯈꯣꯏꯅ ꯍꯤꯗꯥꯛꯀꯨꯝꯕ ꯀꯥꯞꯄ ꯑꯗꯨꯈꯛ ꯅꯠꯇꯦ